ꯏꯁꯩ ꯁꯛꯄꯒꯤ ꯃꯇꯥꯡꯁꯤꯗꯁꯨ ꯑꯩꯈꯣꯏꯅ ꯀꯔꯤꯒꯨꯝꯕ ꯁꯣꯔꯁꯦ ꯁꯥꯟꯅꯕ ꯍꯥꯏ ꯇꯥꯔꯦꯅꯦꯀꯣ ꯑꯩꯈꯣꯏ ꯏꯁꯩꯁꯦ ꯁꯛꯄ ꯃꯇꯝꯗ ꯑꯩꯈꯣꯏꯅ ꯍꯥꯏꯗꯤ ꯑꯩꯈꯣꯏꯒꯤ ꯈꯧꯅꯥꯎꯁꯦ ꯅꯨꯡꯉꯥꯏꯅꯕꯅꯤ ꯀꯥꯏꯅ ꯑꯩꯈꯣꯏꯅꯁꯨ ꯀꯩꯅꯣ ꯇꯧꯕ ꯈꯣꯠꯄ ꯁꯣꯔ ꯁꯥꯡ ꯍꯣꯟꯗꯕ ꯈꯣꯠꯄ ꯑꯗꯒꯤ ꯏꯁꯤꯡ ꯊꯛꯆꯤꯟꯕ ꯑꯗꯒꯤ ꯏꯁꯤꯡ ꯌꯥꯝ ꯇꯣꯏꯅ ꯁꯤꯖꯤꯟꯅꯕ ꯑꯗꯒꯤ ꯑꯩꯈꯣꯏꯒꯤ ꯈꯧꯅꯥꯎ ꯅꯨꯡꯉꯥꯏꯅꯕ ꯑꯩꯈꯣꯏꯅ ꯅꯤꯁꯥ ꯄꯁꯥ ꯁꯤꯖꯤꯟꯅꯗꯕꯀꯣ ꯑꯩꯈꯣꯏꯒꯤ ꯍꯥꯏꯗꯤ ꯑꯩꯈꯣꯏꯅ ꯐꯠꯇꯕ ꯆꯥꯁꯤꯟ ꯇꯥꯔꯒꯗꯤ ꯑꯩꯈꯣꯏ ꯈꯧꯅꯥꯎꯁꯤ ꯂꯣꯏ ꯁꯣꯛꯇꯣꯏꯅꯦꯕꯀꯣ ꯑꯩꯈꯣꯏꯒꯤ ꯏꯁꯥꯗ ꯁꯣꯛꯀꯗꯕ ꯍꯥꯏ ꯇꯥꯔꯦꯅꯦꯀꯣ ꯑꯗꯨꯒꯨꯝꯕ ꯄꯣꯠ ꯆꯩ ꯃꯌꯥꯝ ꯑꯃ ꯑꯩꯈꯣꯏꯅ ꯁꯤꯖꯤꯟꯅꯕꯤꯗꯕꯀꯣ ꯑꯗꯨꯃꯥꯏꯅ ꯇꯧꯔꯒ ꯑꯩꯈꯣꯏꯅ ꯀꯩꯒꯨꯝꯕ ꯍꯥꯏꯗꯤ ꯏꯁꯩ ꯁꯛꯀꯦ ꯏꯁꯩ ꯁꯛꯀꯦꯅ ꯈꯟ ꯇꯥꯔꯒꯗꯤ ꯑꯩꯈꯣꯏꯒꯤ ꯈꯧꯅꯥꯎꯒꯤ ꯀꯩꯅꯣꯒꯤ ꯅꯨꯡꯉꯥꯏꯅꯕꯒꯤꯗꯃꯛꯇ ꯑꯩꯈꯣꯏꯅ ꯁꯤꯡꯒꯨꯝꯕ ꯎꯝꯕꯤꯕꯀꯣ ꯑꯗꯒꯤ ꯑꯩꯈꯣꯏꯒꯤ ꯑꯩꯈꯣꯏꯒꯤ ꯀꯔꯤ ꯍꯥꯏꯇꯥꯔꯦ ꯅꯨꯡꯁꯤꯗꯥꯛꯀꯨꯝꯕ ꯑꯗꯒꯤ ꯃꯍꯤ ꯃꯅꯥꯏ ꯈꯔ ꯊꯛ ꯇꯥꯔꯦ ꯑꯩꯈꯣꯏꯒꯤ ꯁꯨꯔꯒ ꯈꯣꯠꯂꯒꯀꯣ ꯑꯗꯒꯤ ꯑꯩꯈꯣꯏꯒꯤ ꯇꯨꯜꯁꯤ ꯃꯅꯥꯒꯨꯝꯕ ꯀꯩꯒꯨꯝꯕ ꯈꯔ ꯗ꯭ꯔꯣꯞꯅꯨꯡ ꯊꯥꯗꯗꯅ ꯈꯣꯠꯇꯅ ꯑꯗꯨꯃꯥꯏꯅ ꯌꯥꯝꯅ ꯁꯥꯟꯅꯔꯒ ꯑꯩꯈꯣꯏ ꯁꯣꯔ ꯁꯥꯟꯅꯕꯤ ꯈꯣꯠꯅꯕꯤ ꯅꯨꯡꯉꯥꯏꯅꯕꯒꯤꯀꯣ ꯑꯗꯒꯤ ꯏꯁꯩꯁꯣꯔ ꯁꯛꯄ ꯃꯇꯝꯗꯁꯨ ꯑꯩꯈꯣꯏꯅ ꯈꯣꯟꯖꯦꯜꯁꯦ ꯐꯖꯅ ꯇꯥꯅꯅꯕꯒꯤꯗꯃꯛꯇ ꯌꯥꯝꯅ ꯑꯩꯈꯣꯏꯅ ꯏꯁꯥꯁꯦ ꯑꯩꯈꯣꯏꯒꯤ ꯌꯥꯝꯅ ꯆꯦꯛꯁꯤꯟꯕ ꯑꯃ ꯗꯔꯀꯥꯔ ꯑꯣꯏꯌꯦꯕꯀꯣ ꯑꯩꯈꯣꯏ ꯈꯧꯅꯥꯎꯁꯦ ꯌꯥꯝ ꯀꯟꯅ ꯂꯥꯎꯕꯤ ꯅꯠꯇꯕ ꯑꯩꯈꯣꯏꯒꯤ ꯆꯥꯡ ꯑꯃꯗ ꯑꯗꯨꯝ ꯑꯩꯈꯣꯏꯅ ꯉꯥꯡꯅꯔꯁꯨ ꯁꯛꯅꯔꯁꯨ ꯑꯩꯈꯣꯏꯒꯤ ꯅꯨꯡꯉꯥꯏꯒꯗꯕ ꯃꯑꯣꯡꯗ ꯑꯗꯨꯝ ꯑꯩꯈꯣꯏꯅ ꯈꯧꯅꯥꯎꯁꯦ ꯑꯩꯈꯣꯏꯒꯤ ꯃꯥꯡꯈꯤꯗꯅꯕꯒꯤꯀꯣ ꯏꯁꯩꯁꯦ ꯐꯒꯠꯍꯟꯒꯦ ꯍꯥꯏ ꯇꯥꯔꯒꯗꯤ ꯑꯩꯈꯣꯏꯅ ꯌꯥꯝ ꯇꯣꯏꯅ ꯑꯩꯈꯣꯏꯒꯤ ꯁꯣꯔ ꯁꯥꯟꯅꯕꯅꯤ ꯈꯪꯗꯦ ꯑꯃꯅꯤ ꯈꯪꯗꯦ ꯄ꯭ꯔꯦꯛꯇꯤꯁ ꯇꯧꯕꯁꯤ ꯑꯃ ꯌꯥꯝ ꯇꯣꯏꯅ ꯑꯩꯈꯣꯏꯅ ꯇꯧꯕ ꯑꯃ ꯗꯔꯀꯥꯔ ꯑꯣꯏ ꯑꯗꯣ ꯑꯩꯅꯁꯨ ꯌꯥꯔꯤꯉꯩ ꯑꯩꯁꯨ ꯄ꯭ꯔꯦꯛꯇꯤꯁ ꯇꯧꯕꯒꯤ ꯃꯇꯥꯡꯁꯤꯗꯤ ꯑꯩꯗꯤ ꯌꯨꯝꯒꯤ ꯊꯕꯛ ꯑꯃ ꯇꯧꯕ ꯑꯣꯏꯔꯣ ꯑꯩꯈꯣꯏꯒꯤ ꯆꯥꯛ ꯏꯁꯤꯡ ꯊꯣꯡꯕ ꯑꯣꯏꯔꯣ ꯑꯗꯒꯤ ꯐꯤ ꯁꯨꯕ ꯑꯣꯏꯔꯣ ꯑꯗꯒꯤ ꯏꯔꯨꯖ ꯃꯥꯏꯊꯖꯕ ꯑꯣꯏꯔꯣ ꯑꯦꯅꯤ ꯑꯩꯈꯣꯏꯅ ꯊꯕꯛ ꯑꯃ ꯇꯧꯕ ꯈꯨꯗꯤꯡꯃꯛꯇ ꯑꯩꯗꯤ ꯏꯁꯩꯁꯦ ꯑꯗꯨꯝ ꯁꯛꯑꯒ ꯈꯣꯠꯂꯒ ꯉꯪꯉꯒ ꯈꯣꯠꯂꯒ ꯉꯁꯥꯏꯒꯤ ꯅꯨꯡꯉꯥꯏꯅꯕꯗꯣ ꯑꯩꯉꯣꯟꯗ ꯈꯔ ꯄ꯭ꯔꯦꯛꯇꯤꯁ ꯑꯣꯏꯅ ꯑꯗꯨꯝ ꯁꯤꯃꯗꯤ ꯃꯇꯝ ꯀꯥꯏꯊꯣꯛꯑꯒ ꯅꯠꯇ꯭ꯔꯁꯨ ꯑꯦꯅꯤ ꯇꯥꯏꯝ ꯑꯩꯅ ꯊꯕꯛ ꯑꯃ ꯇꯧꯕ ꯃꯇꯝꯗ ꯑꯗꯨꯝ ꯄ꯭ꯔꯦꯛꯇꯤꯁ ꯇꯧꯕ ꯑꯣꯏꯅ ꯑꯩꯈꯣꯏ ꯑꯗꯨꯝ ꯏꯁꯩꯁꯦ ꯉꯪꯉꯒ ꯈꯣꯠꯂꯒ ꯁꯨꯔ ꯇꯥꯅꯕ ꯈꯣꯠꯅꯕ ꯑꯗꯨꯃꯥꯏꯅ ꯑꯗꯨꯝ ꯍꯣꯠꯅꯖꯩꯕ ꯑꯩꯗꯤ